ꯑꯩ ꯇꯧꯔꯛꯏꯁꯦ ꯁꯕꯤꯔꯅꯦ ꯉꯔꯥꯡ ꯅꯣꯏ ꯏꯁꯀꯥꯏ ꯐꯨꯠꯇ ꯄꯣꯠ ꯑꯃ ꯑꯩꯅ ꯔꯤꯐꯟ ꯇꯧꯈꯤꯕꯅꯦ ꯑꯗꯣ ꯔꯤꯐꯟꯗꯣ ꯍꯧꯖꯤꯛꯐꯥꯎ ꯇꯧꯔꯛꯇ꯭ꯔꯤꯌꯦ ꯅꯣꯡꯃ ꯐꯥꯔꯦ ꯇꯦꯛꯅꯤꯀꯦꯜ ꯏꯁꯨ ꯂꯩꯕꯒꯤꯔꯥ ꯌꯥꯝ ꯊꯨꯅ ꯑꯝꯇ ꯍꯟꯕꯤꯔꯛꯑꯣ